ꯑꯥ ꯁꯤ ꯆꯨꯔꯥꯆꯥꯟꯄꯨꯔꯒꯤ ꯀ꯭ꯔꯥꯐꯃꯦꯟ ꯑꯣꯏꯕꯤꯔꯕ꯭ꯔ ꯑꯥ ꯑꯩꯈꯣꯏꯒꯤ ꯍꯦꯟꯂꯨꯝꯒꯤ ꯑꯣꯏꯕ ꯄꯣꯠ ꯈꯔ ꯎꯝ ꯂꯧꯒꯦꯅ ꯀꯣꯜ ꯇꯧꯖꯔꯛꯄꯅꯦ ꯑꯩꯈꯣꯏꯒꯤ ꯀꯧꯅꯥꯅ ꯁꯥꯕ ꯕꯦꯒ ꯑꯗꯒꯤ ꯐꯛ

ꯀꯔꯤ ꯍꯥꯏꯗꯤ ꯑꯩꯅ ꯂꯧꯒꯗꯣꯔꯤꯕ ꯄꯣꯠꯁꯤ ꯀꯔꯤ ꯄꯣꯠꯇ ꯆꯠꯀꯦ ꯍꯥꯏꯗꯤ ꯑꯥ ꯃꯥꯒꯤ ꯃꯁꯤꯡꯗ ꯄꯤꯁꯇ ꯆꯠꯄ꯭ꯔꯣ ꯅꯠꯇ꯭ꯔꯒꯅ ꯗꯔꯖꯟ ꯑꯗꯒꯤ ꯃꯥꯒꯤ ꯄꯦꯛ ꯃꯁꯤꯡ ꯂꯩ ꯑꯗꯣꯝꯅ ꯍꯦꯛꯄꯤꯕ꯭ꯔ ꯀꯃꯥꯏ ꯇꯧꯏ ꯑꯗꯨ ꯍꯥꯏꯐꯦꯠꯇ ꯋꯥꯔꯤ ꯁꯝꯂꯞꯄ ꯍꯥꯏꯕꯤꯌꯨꯅꯦ ꯃꯥꯒꯤ ꯈꯨꯗꯣꯡ ꯆꯥꯕ ꯗꯤꯁꯀꯥꯎꯟꯒꯤ ꯈꯨꯗꯣꯡ ꯆꯥꯕ ꯄꯥꯔꯁꯦꯟꯇꯦꯁꯀꯤ ꯈꯨꯗꯣꯡ ꯆꯥꯕꯗꯤ ꯂꯩꯕꯤꯕ꯭ꯔꯣ ꯑꯥ ꯈꯔ ꯌꯥꯝꯅ ꯂꯧꯒꯦ ꯇꯧꯕꯅꯦ ꯁꯣꯝꯗ ꯑꯩꯈꯣꯏꯒꯤ ꯑꯩ ꯏꯐꯥꯜꯗꯩ ꯇꯧꯖꯔꯛꯄꯅꯦ ꯏꯝꯐꯥꯜꯗ ꯆꯨꯔꯥꯆꯥꯟꯄꯨꯔꯒꯤ ꯑꯣꯏꯕ ꯄꯣꯠ ꯆꯩ ꯈꯔ ꯄꯥꯝꯕ ꯑꯗꯨꯗꯨꯒꯤ ꯑꯣꯏꯅ ꯁꯣꯝꯗ ꯂꯧꯔꯒ ꯀꯔꯤꯒꯤ ꯇ꯭ꯔꯦꯅꯤꯡ ꯁꯦꯟꯇꯔ ꯑꯃꯗ ꯄꯨꯟꯅ ꯊꯥꯕꯒꯤ ꯂꯧꯒꯦ ꯇꯧꯕꯅꯦ

ꯑꯩ ꯐꯛ ꯀꯨꯟꯊ꯭ꯔꯥꯃꯨꯛ ꯄꯥꯝꯃꯦ ꯑꯗꯨꯗꯨꯒ ꯕꯦꯒ ꯆꯅꯤꯃꯨꯛ ꯑꯃꯒ ꯄꯥꯝꯕꯅꯦ ꯑꯗꯨꯒ ꯑꯇꯣꯞꯄ ꯀꯩꯀꯩ ꯄ꯭ꯔꯗꯛ ꯂꯩꯒꯦ ꯑꯥ ꯑꯗꯨ ꯍꯥꯏꯕꯤꯌꯨꯅꯦ ꯑꯥ ꯑꯥ ꯑꯥ ꯑꯥ ꯑꯥ ꯅꯣꯏꯒꯤ ꯀ꯭ꯔꯥꯐꯇ ꯑꯗꯨꯃ ꯂꯩꯒꯅꯦꯕꯀꯣ ꯑꯗꯨ ꯑꯣꯏꯕꯗꯤ ꯑꯩꯈꯣꯏꯁꯤ ꯒꯥꯔꯤ ꯄꯦꯃꯦꯟꯒꯤꯗꯤ ꯀꯃꯥꯏꯅ ꯑꯣꯟꯂꯥꯏꯟꯗ ꯇꯧꯕ ꯌꯥꯒꯗ꯭ꯔꯑꯣ ꯅꯠꯇ꯭ꯔꯒꯅ ꯑꯣꯐ ꯂꯥꯏꯟ ꯑꯗꯒꯤ ꯀꯦꯁ ꯗꯤꯂꯤꯕꯔꯤꯒꯤ ꯃꯇꯥꯡꯁꯦ ꯀꯃꯥꯏꯅ ꯇꯧꯕꯤꯒꯦ ꯑꯗꯨ ꯑꯩꯈꯣꯏꯅ ꯄꯣꯠ ꯑꯁꯦ ꯉꯁꯤ ꯑꯣꯗꯔ ꯇꯧꯕ ꯃꯇꯝꯗ ꯅꯨꯃꯤꯠ ꯀꯌꯥꯅꯤꯃꯨꯛꯇꯤ ꯆꯪꯒꯅꯤ ꯑꯩꯈꯣꯏꯒꯤ ꯀꯔꯤ ꯏꯝꯐꯥꯜ ꯌꯧꯔꯛꯄꯗ ꯑꯗꯨ ꯑꯩꯅ ꯂꯧꯒꯗꯧꯔꯤꯕ ꯄꯦꯠꯁꯤ ꯈꯔ ꯑꯩꯈꯣꯏ ꯇ꯭ꯔꯦꯅꯤꯡ ꯁꯦꯟꯇꯔ ꯑꯃꯒꯤꯗꯃꯛ ꯂꯧꯕꯅꯤꯅ ꯇ꯭ꯔꯥꯟꯁꯄꯣꯔ꯭ꯇꯀꯤ ꯆꯥꯔꯖ ꯍꯥꯏꯗꯤ ꯀꯃꯥꯏꯅ ꯇꯧꯕ ꯈꯣꯠꯄ ꯍꯥꯏꯗꯤ ꯒꯥꯔꯤ ꯑꯩꯅ ꯂꯧꯒꯗꯧꯔ ꯂꯨꯄꯥ ꯂꯤꯁꯤꯡ ꯅꯤꯄꯥꯜ ꯃꯥꯄꯜꯒꯤ ꯑꯣꯏꯕ ꯄꯣꯠ ꯂꯧꯒꯗꯔꯤꯕꯅꯤꯅ ꯒꯥꯔꯤ ꯅꯨꯡꯂꯤꯒꯤ ꯈꯨꯗꯣꯡ ꯆꯥꯕ ꯂꯩꯒꯗ꯭ꯔꯣ ꯀꯃꯥꯏ ꯇꯧꯕꯅꯣ ꯍꯥꯏꯐꯦꯠꯇꯪ ꯍꯥꯏꯕꯤꯌꯨ ꯂꯩꯇ꯭ꯔꯒꯗꯤ ꯑꯩꯈꯣꯏ ꯁꯣꯝꯗꯒꯤ ꯒꯥꯔꯤꯒ ꯂꯧꯕ ꯂꯥꯛꯇꯣꯏꯅꯤ ꯌꯥꯔꯒꯗꯤ ꯅꯣꯏꯒꯤ ꯒꯥꯔꯤ ꯂꯩꯔꯒꯗꯤ ꯅꯣꯏ ꯒꯥꯔꯤꯗꯨꯒ ꯗꯤꯂꯤꯕꯔꯤ ꯇꯧꯔꯒꯗꯤ ꯍꯦꯟꯅ ꯅꯨꯡꯉꯥꯏꯖꯒꯅꯤ ꯍꯣꯏ ꯌꯥꯔꯦ ꯑꯗꯨꯗꯤ ꯑꯣꯖꯥ ꯈꯣꯏꯅꯁꯨ ꯍꯦꯟꯅ ꯀꯩꯗꯧꯅꯤꯡꯉꯥꯏꯒꯤ ꯑꯣꯖꯥ ꯈꯣꯏꯒꯤ ꯃꯐꯝꯗꯁꯨ ꯑꯩꯈꯣꯏꯅ ꯈꯪꯍꯧꯕ ꯑꯣꯏꯅ ꯑꯩꯈꯣꯏ ꯑꯣꯏꯅ ꯍꯦꯛꯇ ꯆꯨꯔꯥꯆꯥꯟꯄꯨꯔꯗ ꯂꯥꯛꯑꯒ ꯂꯧꯖꯔꯒꯦ ꯑꯣ ꯐꯔꯦ ꯐꯔꯦ ꯑꯗꯨꯗꯤ ꯑꯣꯖꯥ ꯑꯩ ꯉꯁꯤꯃꯛ ꯂꯥꯛꯑꯒ ꯄꯣꯠꯁꯤꯡ ꯑꯗꯨ ꯂꯧꯅꯉꯥꯏ ꯇꯧꯖꯔꯒꯦ ꯐꯔꯦ ꯐꯔꯦ ꯊꯝꯃꯒꯦ ꯑꯣꯖꯥ